ꯑꯩꯈꯣꯏꯗ ꯅꯛꯑꯦ ꯈ꯭ꯋꯥꯏꯗꯒꯤ ꯅꯛꯑꯦ ꯍꯥꯏꯔꯗꯤ ꯗꯤꯁꯄꯦꯟꯁꯔꯤ ꯑꯃ ꯂꯩꯌꯦ ꯑꯗꯨꯒ ꯄ꯭ꯔꯥꯏꯝꯃꯔꯤ ꯍꯦꯜꯠ ꯁꯦꯟꯇꯔ ꯑꯃ ꯂꯩꯌꯦ ꯑꯗꯨꯒꯅ ꯗꯤꯁꯇ꯭ꯔꯤꯛꯀꯤ ꯍꯣꯁꯄꯤꯇꯥꯜ ꯑꯃꯁꯨ ꯂꯩꯌꯦ ꯑꯗꯨ ꯑꯩꯈꯣꯏ ꯑꯦꯅꯤ ꯇꯥꯏꯝ ꯑꯅꯥꯕꯒꯨꯝꯕ ꯂꯥꯏꯛ ꯑꯣꯄꯦꯔꯦꯁꯟ ꯑꯗꯨꯒ ꯗꯤꯂꯤꯚꯔꯤ ꯑꯗꯨꯒ ꯇꯦꯁꯀꯨꯝꯕ ꯇꯧꯔꯁꯨ ꯑꯩꯈꯣꯏ ꯑꯦꯅꯤ ꯇꯥꯏꯝ ꯑꯌꯨꯛꯁꯨ ꯅꯨꯡꯗꯥꯡꯁꯨ ꯑꯗꯨꯝ ꯑꯣꯄꯟ ꯇꯧꯔꯒ ꯑꯦꯅꯤ ꯇꯥꯏꯝ ꯏꯔꯥꯏ ꯂꯥꯏꯅ ꯆꯪꯂꯒ ꯑꯩꯈꯣꯏ ꯑꯗꯨꯗ ꯂꯥꯏꯌꯦꯡꯕ ꯇꯧꯕ ꯌꯥꯏꯌꯦ ꯏꯅꯛ ꯅꯛꯄ ꯍꯥꯏꯔꯗꯤ ꯑꯁꯤ ꯑꯍꯨꯝ ꯂꯩꯌꯦ ꯑꯩꯈꯣꯏꯅ ꯏꯅꯛ ꯅꯛꯄꯒꯤ ꯑꯗꯨ ꯑꯩꯈꯣꯏ ꯗꯦꯂꯤꯚꯔꯤꯁꯨ ꯑꯗꯨꯗ ꯑꯗꯨꯝ ꯇꯧꯋꯦ ꯑꯗꯨꯒ ꯀꯔꯤ ꯇꯦꯁꯀꯨꯝꯕꯁꯨ ꯑꯗꯨꯝ ꯐ꯭ꯔꯤꯗ ꯑꯗꯨꯗ ꯐ꯭ꯔꯤꯗ ꯑꯩꯈꯣꯏ ꯇꯧꯕ ꯐꯪꯉꯦ ꯑꯗꯨꯒ ꯀꯥꯟꯅꯕꯁꯨ ꯌꯥꯝ ꯐꯪꯉꯦ ꯑꯩꯈꯣꯏꯗ ꯍꯥꯏꯕꯗꯤ ꯅꯛꯁꯨ ꯅꯛꯑꯦ ꯑꯗꯨꯒ ꯐ꯭ꯔꯤꯗꯁꯨ ꯑꯩꯈꯣꯏ ꯂꯣꯏꯅ ꯇꯧꯕ ꯐꯪꯉꯦ ꯃꯣꯏꯅ ꯂꯧꯔꯗꯤ ꯍꯤꯗꯥꯛ ꯃꯃꯟ ꯈꯛꯇ ꯂꯧꯋꯦ ꯁꯤ ꯑꯗꯨ ꯑꯣ ꯄꯤ ꯇꯤꯒꯤ ꯃꯃꯟ ꯈꯛꯇ ꯂꯧꯋꯦ ꯑꯗꯨꯅ ꯄꯩꯁꯥꯁꯨ ꯌꯥꯝ ꯆꯪꯗꯦ ꯑꯗꯨꯅ ꯍꯔꯥꯎꯁꯨ ꯌꯥꯝ ꯍꯔꯥꯎꯋꯦ ꯑꯁꯤ ꯑꯍꯨꯝ ꯈꯣꯏꯅ ꯑꯩꯈꯣꯏꯕꯨ ꯃꯇꯦꯡꯁꯦ ꯌꯥꯝ ꯄꯥꯡꯕꯤꯌꯦ ꯍꯥꯏꯅ ꯑꯩ ꯍꯥꯏꯖꯅꯤꯡꯉꯦ ꯊꯦꯡꯛ ꯌꯨ